ꯚꯥꯔꯠꯀꯤ ꯃꯦꯗꯤꯌꯥ ꯑꯁꯤ ꯃꯥꯂꯦꯝꯒꯤ ꯊꯥꯛꯇ ꯑꯗꯨꯝ ꯄ꯭ꯔꯤꯊꯤꯕꯤꯒꯤ ꯑꯣꯏꯅ ꯌꯦꯡꯅꯔꯨꯕꯗ

ꯑꯗꯨꯝ ꯁꯉꯥꯏ ꯑꯦꯛꯁꯄ꯭ꯔꯦꯁ ꯑꯗꯒꯤ ꯇꯥꯏꯝꯁ ꯑꯣꯐ ꯏꯟꯗꯤꯌꯥ ꯑꯗꯒꯤ ꯏꯆꯦꯜ ꯑꯦꯛꯁꯄ꯭ꯔꯦꯁ ꯑꯁꯨꯝꯕ ꯁꯤꯡ ꯑꯁꯤ ꯄꯟꯕ ꯌꯥꯏ